ꯑꯩꯒꯤ ꯑꯩꯈꯣꯏ ꯏꯅꯥꯎꯄꯥꯒꯤ ꯑꯦꯠꯃꯤꯁꯟ ꯇꯧꯕꯒꯤ ꯐꯦꯟꯁꯤꯌꯥꯔꯗ ꯑꯦꯠꯃꯤꯁꯟ ꯇꯧꯕꯒꯤ ꯑꯦꯠꯃꯤꯁꯟ ꯐꯤꯅ ꯂꯨꯄꯥ ꯂꯤꯁꯤꯡ ꯃꯥꯄꯟ ꯑꯣꯏ ꯑꯗꯨꯒ ꯇꯨꯏꯁꯟ ꯐꯤꯅ ꯆꯅꯤꯄꯥꯟ ꯑꯣꯏ ꯑꯗꯨꯒ ꯄ꯭ꯔꯥꯏꯚꯦꯠ ꯇꯨꯏꯁꯟ ꯇꯧꯔꯒꯅ ꯁꯕꯖꯦꯛ ꯑꯃꯗ ꯂꯨꯄꯥ ꯂꯤꯁꯤꯡ ꯑꯅꯤ ꯑꯍꯨꯝꯁꯨ ꯑꯗꯨꯝ ꯑꯣꯖꯥꯁꯤꯡꯁꯤꯅ ꯂꯧꯅꯩ ꯀꯣꯔꯁ ꯂꯣꯏꯕ ꯃꯇꯝꯗ